ꯍꯟꯗꯛ ꯑꯦꯃꯦꯖꯣꯟꯗꯒꯤ ꯑꯩꯅ ꯋꯥꯏꯔꯀꯇꯔ ꯑꯃ ꯑꯣꯔꯗꯔ ꯇꯧꯖꯔꯒ ꯂꯧꯖꯕꯗꯨ ꯃꯗꯨ ꯑꯗꯨꯛꯀꯤ ꯃꯇꯤꯛ ꯅꯨꯡꯉꯥꯏꯇꯕ ꯍꯥꯏꯕꯗꯨ ꯑꯣꯏꯔꯦ ꯊꯥ ꯑꯃ ꯅꯤ ꯂꯩꯔꯒ ꯑꯩꯒꯤ ꯇꯦꯛꯂꯑꯦ ꯃꯗꯨ ꯑꯗꯨꯒ ꯁꯤꯖꯤꯟꯅꯕꯗ ꯑꯗꯨꯛꯀꯤ ꯃꯇꯤꯛ ꯅꯨꯡꯉꯥꯏꯇ꯭ꯔꯦ